ꯑꯩꯅ ꯑꯦꯃꯦꯖꯟꯗꯒꯤ ꯑꯣꯟꯂꯥꯏꯟꯗ ꯂꯩꯈꯤꯕ ꯗꯦꯜꯒꯤ ꯂꯦꯞꯇꯣꯐ ꯑꯗꯨ ꯋꯦꯕꯁꯥꯏꯠꯇ ꯗꯤꯁꯄ꯭ꯂꯦ ꯇꯧꯈꯤꯕ ꯑꯗꯨꯒ ꯆꯥꯅꯗꯕꯇ ꯅꯠꯇꯅ ꯌꯥꯝꯅꯁꯨ ꯂꯨꯝꯃꯤ ꯑꯃꯁꯨꯡ ꯄꯔꯐꯃꯦꯟꯁꯁꯨ ꯑꯁꯨꯛꯀꯤ ꯃꯇꯤꯛ ꯇꯞꯄꯤ